ꯑꯩꯅ ꯀ꯭ꯂꯥꯁ ꯇꯨꯋꯦꯜ ꯂꯣꯏꯔꯒ ꯀꯣꯂꯦꯖ ꯇꯝꯕꯒꯤ ꯃꯇꯥꯡꯁꯦ ꯑꯩꯉꯣꯟꯗ ꯌꯥꯝꯅ ꯑꯔꯨꯕ ꯑꯃ ꯊꯣꯛꯈꯤ ꯑꯩꯁꯦ ꯏꯝꯐꯥꯜ ꯗꯤ ꯑꯦꯝ ꯀꯣꯂꯦꯖꯇꯁꯨ ꯇꯝꯅꯤꯡꯈꯤ ꯑꯗꯨꯒ ꯊꯧꯕꯥꯜ ꯀꯣꯂꯦꯖꯇꯁꯨ ꯇꯝꯅꯤꯡꯈꯤ ꯀꯔꯤꯒꯤꯅꯣ ꯍꯥꯏ ꯀꯥꯟꯗ ꯗꯤ ꯑꯦꯝ ꯀꯣꯂꯦꯖ ꯑꯁꯤꯅ ꯑꯩꯈꯣꯏ ꯌꯨꯝꯗꯒꯤ ꯌꯥꯝꯅ ꯂꯥꯞꯅ ꯂꯩ ꯑꯗꯨꯒ ꯑꯃꯨꯛ ꯊꯧꯕꯥꯜ ꯀꯣꯂꯦꯖꯁꯤꯅ ꯑꯩꯈꯣꯏ ꯌꯨꯝꯗꯒꯤ ꯈꯔ ꯅꯛꯏ ꯑꯩꯅ ꯊꯧꯕꯥꯜ ꯀꯣꯂꯦꯖꯇ ꯇꯝꯅꯤꯡꯉꯤꯕꯒꯤ ꯃꯔꯝꯁꯤꯅ ꯌꯨꯝꯗ ꯌꯨꯝꯗꯒꯤ ꯆꯠꯊꯣꯛ ꯆꯠꯁꯤꯟꯗꯁꯨ ꯈꯔ ꯅꯛꯄ ꯑꯣꯏꯕꯅꯤꯅ ꯑꯩꯉꯣꯟꯗꯁꯨ ꯈꯔ ꯀꯣꯝꯖꯕ ꯑꯗꯨꯒ ꯌꯨꯝꯒꯤ ꯊꯕꯛ ꯏꯪꯈꯥꯡꯁꯨ ꯈꯔ ꯑꯗꯨꯝ ꯇꯧꯕ ꯅꯪꯉꯤ ꯈꯟꯕꯒꯤ ꯊꯧꯕꯥꯜ ꯀꯣꯂꯦꯖꯁꯤ ꯇꯝꯅꯤꯡꯕ ꯑꯃꯁꯨ ꯐꯎꯈꯤ ꯑꯗꯨꯒ ꯗꯤ ꯑꯦꯝ ꯀꯣꯂꯦꯖꯇꯁꯨ ꯇꯝꯅꯤꯡꯉꯤ ꯀꯩꯒꯤꯅꯣ ꯍꯥꯏ ꯀꯥꯟꯗ ꯗꯤ ꯑꯦꯝ ꯀꯣꯂꯦꯖꯇ ꯇꯝꯕꯁꯤꯅ ꯌꯥꯝꯅ ꯏꯁꯇ꯭ꯔꯤꯛ ꯑꯣꯏꯕꯁꯨ ꯊꯧꯕꯥꯜ ꯀꯣꯂꯦꯖꯇꯒꯤ ꯗꯤ ꯑꯦꯝ ꯀꯣꯂꯦꯖꯅ ꯏꯁꯇ꯭ꯔꯤꯛ ꯑꯣꯏꯕꯁꯨ ꯍꯦꯜꯂꯦ ꯑꯗꯨꯅ ꯑꯩꯁꯦ ꯗꯤ ꯑꯦꯝ ꯀꯣꯂꯦꯖꯇ ꯇꯝꯅꯤꯡꯉꯤ ꯍꯣꯏ ꯑꯗꯨꯗ ꯗꯤ ꯑꯦꯝ ꯀꯣꯂꯦꯖꯇ ꯑꯃꯨꯛ ꯇꯝꯕ ꯇꯥꯔꯒꯗꯤ ꯑꯩꯉꯣꯟꯗ ꯆꯠꯊꯣꯛ ꯆꯠꯁꯤꯟꯗꯁꯨ ꯈꯔ ꯐꯔꯛ ꯇꯥꯕ ꯑꯗꯨꯒ ꯔꯦꯟꯇ ꯂꯩꯇꯕꯁꯨ ꯌꯥꯗꯕ ꯃꯇꯥꯡ ꯑꯃ ꯂꯥꯛꯈꯤ ꯑꯗꯨꯅ ꯍꯥꯏꯔꯤꯕ ꯃꯇꯥꯡ ꯇꯥꯟꯖꯁꯤꯗ ꯑꯩꯅ ꯑꯩꯈꯣꯏꯒꯤ ꯏꯌꯥꯝꯕ ꯁꯤꯡꯗꯒꯤ ꯀꯝꯗꯧꯅ ꯇꯧꯕꯅ ꯐꯗꯣꯏꯅꯣ ꯀꯔꯝꯕ ꯁꯕꯖꯦꯛ ꯂꯧꯕꯅ ꯐꯗꯣꯏꯅꯣ ꯑꯩꯁꯦ ꯁꯕꯖꯦꯛꯁꯨ ꯑꯥꯔꯁ ꯂꯧꯕꯅ ꯐꯒꯗꯣꯏꯔꯥ ꯅꯠꯇ꯭ꯔꯒꯅ ꯁꯥꯏꯟꯁ ꯂꯧꯕꯅ ꯐꯒꯗꯣꯏꯔꯥ ꯍꯥꯏꯕꯁꯦ ꯑꯩꯉꯣꯟꯗ ꯌꯥꯝꯅ ꯆꯃꯝꯅꯕ ꯑꯃ ꯊꯣꯛꯈꯤ ꯑꯗꯣ ꯑꯩ ꯏꯌꯥꯝꯕ ꯁꯤꯡꯅ ꯍꯥꯏꯕꯤꯔꯛꯄꯒꯤ ꯃꯇꯨꯡ ꯏꯟꯅ ꯑꯩ ꯁꯥꯏꯟꯁ ꯁꯕꯖꯦꯛꯇ ꯁꯨꯝ ꯇꯧꯔꯦ ꯑꯗꯨꯅ ꯍꯧꯖꯤꯛ ꯑꯩ ꯇꯝꯕꯗꯤ ꯊꯧꯕꯥꯜ ꯀꯣꯂꯦꯖꯇ ꯑꯣꯏꯅ ꯇꯝꯖꯔꯦ